ꯃꯁꯤ ꯑꯩꯗꯤ ꯃꯁꯤ ꯈꯟꯗꯦ ꯑꯇꯣꯞꯄ ꯒ꯭ꯔꯍꯁꯤꯡꯗ ꯊꯋꯥꯏ ꯄꯥꯟꯕ ꯖꯤꯕ ꯂꯩ ꯍꯥꯏꯕꯁꯤ ꯃꯔꯝꯗꯤ ꯃꯁꯤ ꯑꯩꯅ ꯃꯃꯥꯡꯗꯁꯨ ꯑꯃꯨꯛꯇ ꯇꯥꯈꯤꯗ꯭ꯔꯤ ꯃꯁꯤ ꯀꯔꯤꯒꯨꯝꯕ ꯂꯩꯕ ꯉꯝꯒꯗꯧꯕꯁꯨ ꯃꯥꯟꯗꯦ ꯃꯁꯤꯒꯤ ꯖꯤꯕ ꯄꯥꯟꯕ ꯑꯃꯅ ꯍꯤꯡꯕꯗ ꯇꯉꯥꯏꯐꯗꯅ ꯆꯪꯕ ꯃꯆꯥꯛꯁꯤꯡꯗꯨ ꯂꯩꯇ꯭ꯔꯒꯗꯤ ꯍꯤꯡꯕ ꯉꯝꯂꯣꯏ ꯃꯗꯨꯅ ꯑꯇꯣꯞꯄ ꯄ꯭ꯂꯦꯅꯦꯠꯇ ꯂꯩꯔꯝꯒꯗꯧꯕ ꯃꯥꯟꯗꯦ ꯌꯨꯅꯤꯕꯔꯁꯇ ꯒ꯭ꯔꯍꯗ